ꯑꯣ ꯍꯜꯂꯣ ꯀꯗꯥꯏꯗ ꯂꯩꯒꯦ ꯌꯨꯝꯗ ꯂꯩꯕ꯭ꯔꯣ ꯑꯩꯁꯨ ꯌꯨꯝꯗ ꯂꯩꯌꯦ ꯀꯔꯤ ꯇꯧꯔꯒ ꯂꯩꯒꯦ ꯎꯝ

ꯑꯗꯨꯅꯦ ꯍꯧꯖꯤꯛꯀꯥꯟꯁꯦ ꯀꯨꯝꯍꯩꯒꯤ ꯃꯇꯝ ꯑꯣꯏ ꯍꯣꯏ ꯃꯥꯟꯅꯦ ꯍꯧꯖꯤꯛꯀꯥꯟꯁꯦ ꯀꯨꯝꯍꯩ ꯃꯇꯝ ꯑꯣꯏꯕꯒꯤ ꯌꯥꯝ ꯂꯥꯡꯉꯦ ꯑꯩꯈꯣꯏꯔꯣꯝꯗꯁꯨ ꯌꯥꯝ ꯂꯥꯡꯉꯦ ꯂꯩꯕ ꯌꯥꯗꯦ ꯇꯨꯝꯐꯝꯁꯨ ꯈꯪꯗꯦ ꯁꯤ ꯀꯔꯝ ꯍꯥꯏꯅ ꯎꯝ ꯑꯗꯨ ꯀꯔꯝ ꯍꯥꯏꯅ ꯇꯧꯁꯤꯔꯥ ꯑꯩꯈꯣꯏꯒꯤ ꯁꯤꯁꯦ ꯃꯈꯣꯏꯒꯤ ꯑꯣꯊꯣꯔꯤꯇꯤꯁꯤꯡꯗꯨ ꯍꯥꯏꯕ ꯆꯠꯁꯤꯔꯥ ꯈꯪꯗꯦ ꯍꯦꯟꯖꯤꯟꯃꯟꯕꯒꯤ ꯁꯤꯗꯤ ꯑꯗꯨꯅꯦ ꯁꯨꯃꯥꯏꯅ ꯂꯩꯔꯗꯤ ꯌꯥꯔꯔꯣꯏ ꯈꯠꯅꯕ ꯊꯣꯛꯈ꯭ꯔꯅꯤ ꯁꯨꯃꯥꯏꯅ ꯂꯩꯔꯗꯤ

ꯅꯨꯡꯊꯤꯟ ꯆꯨꯞꯄ ꯑꯌꯨꯛꯇꯒꯤ ꯍꯧꯔꯒ ꯅꯨꯡꯗꯥꯡ ꯐꯥꯎꯕ ꯑꯁꯤꯗꯤ ꯍꯦꯟꯃꯟꯈ꯭ꯔꯦ ꯈꯪꯗꯦ ꯑꯉꯥꯡꯁꯤꯡꯁꯨ ꯍꯧꯖꯤꯛ ꯀꯥꯟꯗꯤ ꯑꯦꯛꯖꯥꯝ ꯃꯇꯝꯅꯤꯅ ꯃꯈꯣꯏꯁꯨ ꯂꯥꯏꯔꯤꯛ ꯄꯥꯕ ꯌꯥꯗ꯭ꯔꯦ ꯑꯗꯨꯒꯨꯝꯕ ꯃꯈꯣꯜ ꯇꯥꯕꯒꯤ ꯆꯠꯅꯤꯡꯕꯅ ꯑꯗꯨꯅꯦ ꯂꯥꯏꯔꯤꯛꯇ ꯀꯅꯥꯁꯨ ꯄꯨꯛꯅꯤꯡ ꯆꯪꯗ꯭ꯔꯦꯕ ꯍꯧꯖꯤꯛꯇꯤ ꯑꯗꯨꯒꯤ ꯃꯈꯣꯜꯗꯨꯅ ꯃꯈꯣꯏꯁꯨ ꯆꯠꯅꯤꯡꯕꯅ ꯌꯥꯗ꯭ꯔꯦꯕ ꯑꯗꯨꯅꯦ ꯅꯥꯒꯨꯝꯕꯁꯨ ꯄꯪꯕ ꯊꯣꯛꯈ꯭ꯔꯅꯤ ꯁꯤꯗꯤ ꯑꯉꯥꯡꯁꯤꯡꯒꯤꯗꯤ ꯌꯥꯝ ꯁꯣꯛꯈ꯭ꯔꯅꯤ ꯑꯗꯨꯅꯦ ꯁꯤꯗꯤ ꯑꯉꯥꯡꯁꯤꯡꯒꯤ ꯂꯥꯏꯔꯤꯛ ꯀꯨꯝꯕꯗꯁꯨ ꯐꯖꯅ ꯁꯣꯛꯈ꯭ꯔꯅꯤ ꯌꯥꯔꯔꯣꯏ ꯁꯨꯃꯥꯏꯅ ꯇꯧꯔꯒ ꯂꯩꯔꯗꯤ ꯍꯌꯦꯡꯋꯥꯏꯒꯤꯗꯃꯛꯇꯤ ꯈꯟꯗ꯭ꯔꯦ ꯃꯈꯣꯏꯁꯦ ꯍꯣꯏ ꯇꯥꯏꯃꯤꯡꯒꯨꯝꯕ ꯁꯦꯠ ꯇꯧꯔꯒ ꯈꯔ ꯍꯥꯏꯕ ꯆꯠꯇ꯭ꯔꯗꯤ ꯌꯥꯔꯣꯏ ꯁꯨꯃꯥꯏ ꯑꯗꯨꯝ ꯂꯩꯔꯗꯤ ꯃꯈꯣꯏꯁꯦ ꯒ꯭ꯌꯥꯟ ꯇꯥꯕꯤꯗ꯭ꯔꯦꯕ ꯁꯤꯗꯤ ꯍꯣꯏꯅꯦ ꯉꯥꯏꯈꯣꯀꯣ ꯑꯝꯇ ꯊꯝꯈꯤꯅꯨ ꯑꯩꯗꯣ ꯃꯩ ꯃꯨꯠꯈꯤꯕꯒꯤꯔꯥ ꯋꯥꯏ ꯐꯥꯏ ꯐꯪꯗ꯭ꯔꯦ ꯋꯥꯏ ꯐꯥꯏ ꯐꯪꯗ꯭ꯔꯗꯤ ꯌꯥꯕ꯭ꯔꯣ

ꯍꯣꯏ ꯍꯣꯏ ꯊꯝꯂꯒꯦꯀꯣ ꯑꯗꯨꯗꯤ ꯎꯝ ꯎꯝ ꯎꯝ